ꯑꯩꯍꯥꯛꯀꯤ ꯃꯔꯨꯞꯁꯤꯡ ꯑꯃꯁꯨꯡ ꯏꯃꯨꯡ ꯃꯅꯨꯡꯅ ꯁꯥꯟꯅꯕ ꯑꯃ ꯍꯦꯛꯇꯗ ꯇ꯭ꯔꯦꯅꯤꯡ ꯂꯧꯕ ꯄꯥꯝꯂꯕꯗꯤ ꯑꯩꯈꯣꯏꯅ ꯗꯤꯁꯇ꯭ꯔꯤꯛ ꯁ꯭ꯄꯣꯠ ꯑꯦꯁꯣꯁꯦꯁꯟ ꯀꯛꯆꯤꯡꯗ ꯆꯠꯂꯒ ꯃꯣꯏ ꯁꯦꯀ꯭ꯔꯦꯇꯔꯤꯒ ꯍꯥꯟꯅ ꯑꯄꯥꯝꯕꯗꯨ ꯈꯪꯍꯟꯒꯅꯤ ꯑꯗꯨꯒ ꯃꯣꯏꯗ ꯍꯥꯟꯅ ꯇꯥꯅꯒꯅꯤ ꯑꯗꯨꯗ ꯑꯩꯈꯣꯏꯒꯤ ꯑꯄꯥꯝꯕ ꯐꯦꯁꯤꯂꯤꯇꯤꯗꯨ ꯂꯩꯇ꯭ꯔꯒꯗꯤ ꯁꯥꯏꯗ ꯆꯠꯂꯒ ꯑꯩꯈꯣꯏꯅ ꯃꯣꯏꯒ ꯑꯣꯏꯅ ꯇꯥꯟꯅꯒꯅꯤ